ꯑꯩꯅ ꯈ꯭ꯋꯥꯏꯗꯩ ꯄꯥꯝꯕ ꯉꯥ ꯃꯈꯜ ꯍꯥꯏꯔꯒꯗꯤ ꯑꯩꯈꯣꯏꯒꯤ ꯉꯥꯀꯤꯆꯧ ꯍꯥꯏꯔꯤꯕ ꯉꯥ ꯃꯈꯜ ꯑꯁꯤꯅꯤ ꯃꯁꯤꯅ ꯑꯩꯈꯣꯏ ꯆꯥꯕꯗ ꯑꯣꯏꯅꯝꯕ ꯑꯗꯩꯗꯤ ꯌꯥꯝꯅ ꯃꯍꯥꯎ ꯊꯣꯛꯄ ꯑꯗꯩ ꯍꯣꯡꯅꯁꯨ ꯐꯪꯕ ꯑꯩꯈꯣꯏ ꯃꯅꯤꯄꯨꯔꯗꯁꯨ ꯃꯌꯥꯝꯅ ꯄꯥꯝꯅ ꯆꯥꯅꯕ ꯉꯥ ꯃꯈꯜ ꯑꯃꯅꯤ ꯃꯁꯤꯅ ꯑꯩꯈꯣꯏꯒꯤ ꯃꯤꯌꯥꯝꯗ ꯃꯤꯌꯥꯝꯅ ꯌꯥꯝꯅ ꯍꯥꯎꯅ ꯆꯥꯅꯩ ꯄꯥꯛꯇꯛꯅꯅ ꯃꯅꯤꯄꯨꯔ ꯃꯤꯌꯥꯝꯅ ꯆꯥꯟꯅꯩ ꯃꯌꯥꯝꯅꯁꯨ ꯄꯩꯁꯥꯁꯨ ꯌꯥꯝꯅ ꯇꯤꯡꯍꯟꯗꯕ ꯍꯥꯎꯁꯨ ꯍꯥꯎꯕ ꯑꯗꯨꯒ ꯌꯥꯝ ꯇꯣꯏꯅꯁꯨ ꯐꯪꯕ ꯉꯥ ꯃꯈꯜ ꯑꯃ ꯑꯣꯏꯕꯅ ꯑꯩꯈꯣꯏ ꯃꯅꯤꯄꯨꯔꯒꯤ ꯃꯤꯌꯥꯝ ꯃꯤ ꯃꯈꯩꯅ ꯌꯥꯝ ꯇꯣꯏꯅꯁꯨ ꯆꯥꯏ ꯑꯩꯒꯤꯁꯨ ꯈ꯭ꯋꯥꯏꯗꯒꯤ ꯄꯥꯝꯖꯕ ꯉꯥ ꯃꯈꯜ ꯑꯃꯅꯤ ꯆꯥꯕ ꯃꯁꯤ ꯆꯥꯕ ꯃꯇꯝꯗ ꯃꯔꯨ ꯀꯩꯀꯥ ꯌꯥꯝ ꯊꯣꯏꯅ ꯌꯥꯎꯗꯦ ꯑꯩꯈꯣꯏꯒꯤ ꯆꯥꯕꯗ ꯃꯤ ꯈꯨꯗꯤꯡꯒꯤ ꯌꯥꯝꯅ ꯍꯥꯎꯍꯟꯕ ꯃꯆꯥꯛ ꯑꯃꯗꯨ ꯃꯆꯥꯛ ꯑꯃ ꯍꯥꯏꯕꯗꯨ ꯁꯤ ꯉꯥꯁꯤꯗ ꯃꯥꯒꯤ ꯃꯆꯜ ꯑꯃ ꯃꯉꯣꯟꯗ ꯌꯥꯎꯋꯤ